ꯑꯩꯒꯤ ꯑꯔꯤꯕ ꯐꯣꯇꯣꯁꯤꯡ ꯂꯩ ꯍꯥꯔꯠ ꯀꯣꯄꯤ ꯑꯣꯏꯅꯁꯨ ꯂꯩ ꯁꯣꯞ ꯀꯣꯄꯤ ꯑꯣꯏꯅꯁꯨ ꯂꯩ ꯑꯩꯅ ꯌꯦꯡꯕ ꯃꯇꯝꯗ ꯑꯔꯤꯕ ꯐꯣꯇꯣꯁꯤꯡꯅ ꯍꯦꯟꯅ ꯑꯩꯉꯣꯟꯗ ꯄꯨꯛꯅꯤꯡ ꯅꯨꯡꯁꯤꯍꯜꯂꯤ ꯍꯥꯏꯗꯤ ꯅꯍꯥꯜꯋꯥꯏꯒꯤ ꯑꯔꯤꯕ ꯂꯤꯔꯤꯉꯩ ꯃꯇꯝꯗ ꯅꯝꯈꯤꯕ ꯐꯣꯇꯣ ꯑꯗꯨꯒꯤ ꯂꯤꯚꯤꯡ ꯏꯁꯇꯥꯏꯜ ꯑꯗꯨꯒ ꯍꯧꯖꯤꯛꯇ ꯑꯣꯏꯔꯤꯕ ꯂꯤꯚꯤꯡ ꯏꯁꯇꯥꯏꯜ ꯑꯁꯤꯒ ꯈꯦꯠꯅꯕ ꯌꯥꯝꯅ ꯂꯩ ꯐꯣꯇꯣꯁꯤꯡ ꯑꯁꯤꯅ ꯌꯦꯡꯉꯒ ꯑꯩꯉꯣꯟꯗ ꯍꯦꯟꯅ ꯅꯨꯡꯁꯤꯍꯜꯂꯤ ꯑꯗꯨꯒ ꯑꯔꯤꯕ ꯐꯣꯇꯣꯁꯤꯡ ꯑꯗꯨꯗꯁꯨ ꯃꯥꯒꯤ ꯀ꯭ꯋꯥꯂꯤꯇꯤ ꯑꯗꯨꯝꯅ ꯂꯩꯕ ꯌꯥꯎꯋꯤ ꯇꯧꯕꯇꯕꯨ ꯍꯧꯖꯤꯛꯀꯤ ꯑꯅꯧꯕ ꯀꯦꯃꯔꯥꯁꯤꯡꯗꯅ ꯍꯦꯟꯅ ꯀ꯭ꯋꯥꯂꯤꯇꯤ ꯂꯩꯍꯜꯂꯤ ꯃꯥꯒꯤ ꯔꯤꯖꯣꯂꯨꯁꯟ ꯋꯥꯡꯈꯠꯍꯜꯂꯤ ꯃꯌꯦꯛ ꯁꯦꯡꯕ ꯍꯦꯜꯍꯜꯂꯤ ꯍꯥꯏ ꯇꯥꯔꯦ ꯑꯗꯨꯅ ꯑꯔꯤꯕ ꯐꯣꯇꯣꯗꯁꯨ ꯑꯗꯨꯝ ꯃꯌꯦꯛ ꯁꯦꯡꯕ ꯌꯥꯎꯋꯤ ꯑꯗꯨꯒ ꯑꯁꯨꯛ ꯀꯨꯏꯔꯕ ꯐꯣꯇꯣꯗꯣ ꯀ꯭ꯋꯥꯂꯤꯇꯤ ꯃꯥꯡꯗꯅ ꯑꯗꯨꯝꯅ ꯂꯩꯕ ꯑꯁꯤꯃꯛꯁꯨ ꯑꯩꯒꯤ ꯑꯉꯛꯄ ꯑꯃꯅꯤ ꯃꯣꯏꯒꯤ ꯀ꯭ꯋꯥꯂꯤꯇꯤꯁꯤꯁꯨ ꯑꯉꯛꯄ ꯐꯪꯅ ꯑꯗꯨꯝ ꯐꯩ ꯍꯥꯏꯅ ꯈꯜꯂꯤ